ꯈꯨꯡꯒꯪꯁꯤꯡꯒꯤ ꯃꯤꯑꯣꯏꯁꯤꯡ ꯑꯁꯤꯅ ꯁꯥꯟꯅꯕ ꯑꯁꯤꯅ ꯃꯍꯥꯛꯀꯤ ꯂꯝꯆꯠ ꯁꯥꯖꯠ ꯃꯁꯥ ꯃꯎ ꯐꯍꯟꯕ ꯅꯥꯗ ꯌꯦꯛꯇꯅ ꯂꯩꯍꯟꯕ ꯑꯇꯣꯞꯄꯁꯤꯡ ꯑꯁꯤꯗ ꯑꯐꯕꯒꯤ ꯐꯥꯎꯖꯦꯜ ꯄꯤꯕ ꯃꯁꯥꯟꯅ ꯑꯁꯤꯅ ꯑꯐꯕꯒꯤ ꯊꯕꯛ ꯑꯣꯏꯍꯜꯂꯤ ꯊꯕꯛ ꯑꯣꯏꯍꯜꯂꯤ ꯃꯔꯝꯗꯤ ꯗꯤꯁꯤꯄ꯭ꯂꯤꯟ ꯍꯥꯏꯕꯗꯤ ꯍꯥꯏꯗꯤ ꯕꯦꯚꯥꯔ ꯈꯪꯍꯟꯕ ꯃꯔꯝꯗꯤ ꯊꯛꯁꯤ ꯈꯥꯁꯤ ꯂꯩꯔꯛꯄ ꯊꯛꯁꯤ ꯈꯥꯁꯤ ꯂꯩꯔꯛꯑꯕ ꯃꯤꯑꯣꯏ ꯑꯗꯨꯗꯤ ꯈꯨꯡꯒꯪ ꯑꯗꯨꯒꯤ ꯑꯐꯕ ꯃꯤꯑꯣꯏꯁꯤꯡꯅꯤ